ꯁ꯭ꯄꯣꯔꯠꯁ ꯁꯦꯟꯇꯔꯁꯤꯡꯗ ꯃꯦꯟꯇꯦꯜ ꯍꯦꯜꯠ ꯑꯃꯁꯨꯡ ꯃꯄꯨꯡ ꯑꯣꯏꯅ ꯍꯛꯆꯥꯡ ꯐꯅ ꯂꯩꯅꯕꯒꯤ ꯃꯇꯥꯡꯗ ꯑꯋꯦꯔꯅꯦꯁ ꯄꯤꯕꯁꯤ ꯑꯩꯈꯣꯏ ꯑꯈꯪ ꯑꯍꯩ ꯃꯌꯥꯝ ꯑꯃ ꯀꯧꯔꯒ ꯁ꯭ꯄꯣꯔꯠꯁ ꯁꯦꯟꯇꯔꯁꯤꯗ ꯋꯥ ꯉꯥꯡꯍꯟꯕ ꯑꯗꯒꯤ ꯏꯟꯇꯔꯦꯛꯁꯟ ꯇꯧꯍꯟꯕ ꯁꯨꯃꯥꯏꯅ ꯇꯧꯔꯒ ꯁꯝꯅ ꯍꯥꯏꯔꯕꯗ ꯑꯩꯈꯣꯏꯒꯤ ꯃꯦꯟꯇꯦꯜ ꯍꯦꯜꯠꯇ ꯍꯥꯏꯔꯒꯅ ꯑꯩꯈꯣꯏꯒꯤ ꯁꯥꯏꯀꯣꯂꯣꯖꯤꯁꯀꯨꯝꯕ ꯀꯧꯔꯒ ꯀ꯭ꯂꯤꯅꯤꯀꯦꯜ ꯁꯥꯏꯀꯣꯂꯣꯖꯤꯁꯀꯨꯝꯕ ꯀꯧꯔꯒ ꯃꯈꯣꯏꯗ ꯁ꯭ꯄꯤꯁ ꯃꯆꯥ ꯑꯃ ꯄꯤꯍꯟꯕ ꯅꯠꯇ꯭ꯔꯒꯅ ꯍꯛꯆꯥꯡꯒꯤ ꯍꯥꯏꯔꯒꯅ ꯑꯩꯈꯣꯏꯒꯤ ꯍꯛꯆꯥꯡꯒꯤꯗ ꯑꯈꯪ ꯑꯍꯩ ꯗꯥꯛꯇꯔ ꯑꯗꯒꯤ ꯑꯩꯈꯣꯏꯒꯤ ꯖꯤꯝ ꯏꯟꯁꯇ꯭ꯔꯛꯇꯔꯒꯨꯝꯕ ꯀꯧꯔꯒ ꯑꯩꯈꯣꯏꯒꯤ ꯀꯩꯅꯣꯁꯤꯗ ꯁ꯭ꯄꯣꯔꯠꯁ ꯁꯦꯟꯇꯔꯁꯤꯡ ꯑꯁꯤꯗ ꯋꯥ ꯉꯥꯡꯍꯟꯗꯨꯅ ꯅꯠꯇ꯭ꯔꯒ ꯏꯟꯇꯔꯦꯛꯁꯟ ꯇꯧꯍꯜꯂꯒ ꯁꯥꯟꯅꯔꯣꯏꯁꯤꯡꯒ ꯏꯟꯇꯔꯦꯛꯁꯟ ꯇꯧꯍꯜꯂꯒ ꯃꯣꯏꯒꯤ ꯃꯦꯟꯇꯦꯜ ꯍꯦꯜꯠ ꯑꯃꯁꯨꯡ ꯍꯛꯆꯥꯡ ꯐꯅꯕꯒꯤ ꯄ꯭ꯔꯣꯒ꯭ꯔꯥꯝ ꯃꯌꯥꯝ ꯑꯃ ꯂꯧꯈꯠꯂꯤ